ꯍꯜꯂꯣ ꯑꯣ ꯃꯥꯅꯦ ꯑꯩꯗꯣ ꯉꯁꯥꯏ ꯀꯩꯅꯣ ꯇꯧꯖꯔꯝꯕꯅꯦꯕ ꯃꯤꯁ ꯀꯣꯜ ꯂꯩꯔꯝꯃꯦ ꯑꯩꯗꯣ ꯉꯁꯥꯏ ꯊꯕꯛ ꯑꯃ ꯆꯠꯊꯣꯛꯂꯨꯔꯕ ꯑꯗꯨꯗꯨꯒꯤ ꯑꯃꯨꯛ ꯍꯜꯂꯒ ꯇꯧꯖꯔꯛꯄꯅꯦ ꯃꯤꯁ ꯀꯣꯜ ꯂꯩꯔꯝꯃꯦꯅ ꯇꯧꯖꯔꯛꯄꯅꯦ ꯀꯔꯤ ꯍꯪꯕꯤꯅꯤꯡꯕ

ꯑꯥ ꯃꯤ ꯀꯌꯥꯃꯨꯛ ꯑꯣꯏꯕꯤꯗꯣꯏꯅꯣ

ꯑꯣ ꯑꯗꯨ ꯀꯩꯅꯣꯁꯦ ꯃꯐꯝꯁꯦ ꯂꯣꯛꯇꯥꯛ ꯂꯩꯔꯤꯀꯣ ꯑꯟꯗ꯭ꯔꯣ ꯅꯦꯁꯅꯦꯜ ꯄꯥꯔꯛ ꯑꯗꯨꯒꯤꯗꯤ ꯃꯌꯥꯝ ꯂꯩ ꯂꯣꯛꯇꯥꯛ ꯂꯣꯛꯇꯥꯛꯀꯤ ꯁꯦꯟꯗ꯭ꯔꯥꯀꯣ ꯑꯗꯒꯤꯗꯤ ꯅꯝꯕꯣꯜ ꯃꯅꯨꯡ ꯆꯪꯁꯤꯜꯂꯒ ꯅꯝꯕꯣꯜ ꯑꯣꯏꯅꯥꯝꯗꯁꯨ ꯑꯗꯨꯁꯨ ꯔꯤꯁꯣꯔꯠ ꯂꯩꯔꯤ ꯑꯗꯨꯁꯨ ꯑꯗꯨꯝ ꯂꯦꯛꯄ ꯑꯍꯤꯡꯒꯤ ꯑꯗꯨꯝ ꯑꯗꯨꯁꯨ ꯐꯪꯅꯦꯕꯀꯣ ꯑꯗꯒꯤꯗꯤ ꯑꯗꯨ ꯈꯛꯇ ꯅꯠꯇꯕꯤꯗ ꯑꯗꯨꯝ ꯒꯦꯜꯖꯥꯡ ꯆꯨꯔꯆꯥꯝꯄꯨꯔꯒꯤ ꯒꯦꯜꯖꯥꯡ ꯂꯩꯔꯤ ꯑꯗꯩꯗꯤ ꯋꯥꯇꯔ ꯐꯣꯜ ꯂꯩꯃꯔꯥꯝꯒꯤ ꯃꯌꯥꯝ ꯑꯃ ꯂꯩꯔꯤꯌꯦ ꯑꯗꯣ ꯂꯣꯏꯅꯃꯛ ꯆꯠꯀꯦ ꯍꯥꯏꯔꯤꯕ꯭ꯔꯥ ꯀꯔꯝꯕꯅꯣ ꯒꯦꯜꯖꯥꯡ ꯌꯥꯅꯤꯌꯦ ꯑꯗꯣ ꯀꯩꯅꯣ ꯇꯧꯕꯁꯦ ꯆꯠꯄꯒꯤꯁꯦ ꯑꯗꯨꯒꯤꯕꯨꯗꯤ ꯅꯨꯡꯉꯥꯏꯅꯤꯕ ꯁꯦꯟꯗ꯭ꯔꯥꯗꯒꯤ ꯆꯠꯄꯗꯗꯤ ꯈꯤꯇꯪ ꯑꯃꯨꯛ ꯅꯨꯡꯉꯥꯏꯗꯧ ꯃꯥꯟꯗꯦ ꯑꯗꯨꯗꯤ ꯏꯝꯐꯥꯜ ꯃꯌꯥꯏꯒꯨꯝꯕꯗꯩ ꯁꯨꯃꯥꯏꯅ ꯁꯤꯗꯩꯁꯤꯗ ꯍꯣꯇꯦꯜ ꯑꯃꯗ ꯂꯩꯔꯒ ꯁꯤꯗꯒꯤ ꯆꯠꯄꯅ ꯍꯦꯟꯅ ꯅꯨꯡꯉꯥꯏꯗꯧ ꯃꯥꯟꯕ

ꯑꯗꯨꯗꯤ ꯋꯥꯟ ꯗꯦꯗꯀꯣ ꯋꯥꯟ ꯄꯥꯔꯁꯟꯗ ꯀꯩꯅꯣꯅꯤ ꯆꯥꯕ ꯊꯛꯄꯒꯤ ꯄꯨꯂꯞ ꯌꯥꯎꯔꯒ ꯂꯨꯄꯥ ꯂꯤꯁꯤꯡ ꯑꯍꯨꯝꯃꯨꯛꯇꯤ ꯑꯣꯏꯔꯛꯀꯅꯤ

ꯎꯝ ꯎꯝ ꯌꯥꯅꯤ ꯌꯥꯅꯤ ꯌꯥꯅꯤ ꯎꯝ

ꯌꯥꯅꯤꯌꯦ ꯋꯥꯟ ꯗꯦꯒꯤ ꯖꯔꯅꯤꯗ ꯑꯣꯏꯗꯣꯏꯕ ꯍꯣꯏ ꯍꯣꯏ ꯑꯗꯨꯗꯤ ꯃꯤ ꯉꯁꯥꯏꯒꯤꯗꯣ ꯃꯤ ꯀꯌꯥ ꯍꯥꯏꯕꯤꯕꯅꯣ ꯑꯣ ꯐꯔꯦ ꯐꯔꯦ ꯑꯗꯨꯗꯤ ꯎꯝ ꯇꯧꯖꯔꯒꯦ ꯊꯝꯃꯦ ꯊꯝꯃꯦ